ꯑꯩ ꯁꯉꯥꯏ ꯑꯦꯛꯁꯄ꯭ꯔꯦꯁꯀꯤ ꯅ꯭ꯌꯨꯁ ꯄꯦꯄꯔ ꯄꯥꯕꯅꯤ ꯑꯗꯨ ꯑꯩꯅ ꯄꯥꯕꯀꯥꯟꯗ ꯑꯩꯅ ꯑꯍꯥꯟꯕ ꯊꯦꯡꯅꯕ ꯇꯣꯄꯤꯛ ꯑꯁꯤ ꯃꯅꯤꯄꯨꯔ ꯚꯥꯏꯑꯣꯂꯦꯟꯁ ꯍꯧꯖꯤꯛ ꯍꯧꯖꯤꯛ ꯃꯅꯤꯄꯨꯔꯗ ꯊꯣꯛꯂꯤꯕ ꯚꯥꯏꯑꯣꯂꯦꯟꯁ ꯑꯁꯤꯒꯤ ꯃꯇꯥꯡꯗ ꯑꯣꯏꯅ ꯑꯩ ꯐꯥꯔꯁꯇ ꯍꯥꯟꯅ ꯄꯥꯖꯕꯅꯤ ꯑꯗꯨ ꯑꯩꯅ ꯅ꯭ꯌꯨꯁ ꯄꯦꯄꯔ ꯄꯥꯕꯁꯤ ꯑꯩ ꯇꯨ ꯊꯥꯎꯖꯟ ꯇ꯭ꯋꯦꯟꯇꯤ ꯊ꯭ꯔꯤꯗꯒꯤ ꯍꯧꯕꯅꯤ ꯑꯗꯨ ꯑꯩꯅ ꯍꯧꯕ ꯄꯥꯕꯗ ꯑꯩꯅ ꯇꯨ ꯊꯥꯎꯖꯟ ꯇ꯭ꯋꯦꯟꯇꯤ ꯊ꯭ꯔꯤꯗꯒꯤ ꯉꯁꯤꯐꯥꯎ ꯄꯥꯕꯗ ꯑꯩꯅ ꯊꯦꯡꯅꯕꯁꯤ ꯑꯌꯥꯝꯕ ꯍꯧꯖꯤꯛ ꯍꯧꯖꯤꯛ ꯑꯣꯏꯔꯤꯕ ꯃꯅꯤꯄꯨꯔꯒꯤ ꯚꯥꯏꯑꯣꯂꯦꯟꯁꯀꯤ ꯃꯇꯥꯡꯗ ꯀꯨꯀꯤꯒ ꯃꯤꯡ ꯑꯣꯏꯅ ꯄꯟꯕꯗ ꯀꯨꯀꯤꯒ ꯃꯩꯇꯩꯒ ꯂꯥꯟ ꯇꯧꯔꯤꯕ ꯑꯁꯤꯒꯤ ꯃꯇꯥꯡꯗ ꯑꯩ ꯄꯥꯖꯕꯅꯤ ꯑꯗꯨ ꯅꯠꯇ꯭ꯔꯁꯨ ꯑꯇꯩꯒꯤ ꯋꯥꯔꯤ ꯑꯇꯩꯒꯤ ꯑꯇꯩꯒꯤ ꯃꯇꯥꯡꯗꯁꯨ ꯋꯥꯔꯤꯁꯨ ꯂꯩꯌꯦ ꯑꯗꯨ ꯑꯩ ꯊꯣꯏꯗꯣꯛꯅ ꯄꯥꯗꯦ ꯀꯔꯤꯒꯤꯅꯣ ꯍꯥꯏꯕꯗꯤ ꯍꯧꯖꯤꯛ ꯏꯝꯄꯣꯔꯇꯦꯟ ꯃꯔꯨꯑꯣꯏꯔꯤꯁꯤ ꯍꯧꯖꯤꯛ ꯍꯧꯖꯤꯛ ꯊꯣꯛꯂꯤꯕ ꯏꯔꯥꯡꯗꯨꯒꯤ ꯀꯩꯅꯣꯅꯤ ꯊꯣꯛꯂꯤꯁꯦ ꯑꯗꯣ ꯑꯩꯅ ꯑꯩꯅ ꯄꯥꯍꯧꯗꯕꯁꯨ ꯌꯥꯎꯏ ꯑꯩꯅ ꯄꯥꯍꯧꯕꯁꯨ ꯌꯥꯎꯏ ꯑꯗꯨ ꯅ꯭ꯌꯨꯁ ꯍꯣꯏ ꯅ꯭ꯌꯨꯁ ꯄꯦꯄꯔꯗꯁꯨ ꯌꯥꯎꯏ ꯍꯣꯏ ꯑꯇꯩ ꯅ꯭ꯌꯨꯁ ꯄꯦꯄꯔꯁꯨ ꯃꯔꯛ ꯃꯔꯛꯇ ꯄꯥꯏ ꯑꯗꯨ ꯑꯩ ꯑꯌꯥꯝꯕꯅ ꯄꯥꯕꯗꯤ ꯁꯉꯥꯏ ꯑꯦꯛꯁꯄ꯭ꯔꯦꯁꯅ ꯁꯉꯥꯏ ꯑꯦꯛꯁꯄ꯭ꯔꯦꯁꯇꯒꯤ ꯍꯦꯟꯟ ꯄꯥꯏꯌꯦ ꯑꯗꯨ ꯌꯥꯝꯅꯁꯨ ꯅꯨꯡꯉꯥꯏꯌꯦ ꯄꯥꯕꯁꯨ ꯌꯥꯝ ꯅꯨꯡꯉꯥꯏꯌꯦ